ꯑꯥ ꯁꯣꯝꯁꯦ ꯐꯣꯇꯣꯒ꯭ꯔꯥꯐꯔ ꯑꯁꯤꯞ ꯑꯣꯏꯕꯤꯔꯕꯣ ꯑꯣ ꯑꯗꯣ ꯑꯈꯣꯏꯒꯤ ꯏꯆꯟꯅꯨꯄꯤ ꯑꯃ ꯂꯣꯍꯣꯡꯒꯗꯕ ꯑꯃ ꯂꯩꯌꯦꯕ ꯑꯗꯨꯗꯣ ꯃꯥꯒꯤ ꯂꯣꯍꯣꯡꯕꯗ ꯐꯣꯇꯣ ꯀꯥꯞꯅꯕꯩꯗꯃꯛꯇ ꯅꯍꯥꯛꯁꯤ ꯅꯦꯛꯀꯦ ꯍꯥꯏꯅ ꯑꯩ ꯈꯟꯖꯕ ꯑꯗꯨꯗꯣ ꯂꯣꯍꯣꯡꯕꯗꯨꯗ ꯄꯩꯁꯥ ꯀꯌꯥ ꯂꯧꯒꯗꯒꯦ ꯂꯣꯍꯣꯡꯕ ꯑꯃ ꯇꯥꯡꯁꯦ ꯇꯥꯡ ꯀꯨꯟꯅꯤꯄꯥꯟ ꯅꯣꯕꯦꯝꯕꯔꯒꯤꯗ ꯑꯣꯏꯕꯅꯦ ꯂꯨꯍꯣꯡꯕꯁꯦ ꯑꯩꯈꯣꯏꯁꯦ ꯂꯣꯍꯣꯡꯕꯒꯤ ꯀꯌꯥꯗꯨꯒ ꯂꯨꯍꯣꯡꯕ ꯅꯨꯃꯤꯠꯇꯨꯒ ꯑꯅꯤꯗꯨꯗ ꯌꯥꯎꯕꯅꯦ ꯑꯗꯣ ꯅꯨꯃꯤꯠ ꯅꯤꯅꯤ ꯑꯣꯏꯕꯅꯤꯅ ꯈꯔꯗꯤ ꯄꯩꯁꯥꯗꯣ ꯌꯦꯡꯉꯣ ꯐꯣꯇꯣꯗꯣ ꯌꯥꯝ ꯀꯥꯞꯄꯒꯤ ꯅꯠꯇꯕꯅꯤꯅ ꯈꯔ ꯑꯗꯨꯝ ꯀꯥꯞꯄꯩꯅꯦ ꯃꯦꯃꯣꯔꯤ ꯑꯣꯏꯅꯕꯅ ꯑꯣ ꯑꯗꯣ ꯃꯇꯝꯗꯣ ꯌꯥꯎꯔꯛꯄꯗ ꯀꯩꯅꯣ ꯗꯧꯅꯕꯒꯤꯗꯃꯛꯇ ꯑꯦꯗꯚꯥꯟꯁ ꯑꯣꯏꯅ ꯀꯌꯥ ꯄꯤꯔꯛꯑꯣꯅꯣ ꯍꯣꯏ ꯌꯥꯔꯦ ꯌꯥꯔꯦ ꯊꯝꯖꯔꯒꯦ ꯑꯗꯨꯗꯤ ꯃꯇꯝꯗꯣ ꯁꯣꯏꯕꯤꯔꯅꯣ ꯇꯥꯡ ꯀꯨꯟ ꯇꯔꯦꯠ ꯍꯥꯏꯁꯦ ꯇꯥꯡ ꯀꯨꯟ ꯇꯔꯦꯠꯀꯤ ꯑꯌꯨꯛ ꯄꯨꯡ ꯃꯥꯄꯟ ꯇꯔꯥ ꯑꯗꯨꯋꯥꯏꯗꯒꯤ ꯑꯗꯨꯝ ꯂꯥꯛꯄ ꯌꯥꯔꯅꯤ ꯑꯣ ꯌꯥꯔꯦ ꯊꯝꯖꯔꯒꯦ